ꯑꯩꯍꯥꯛꯅ ꯃꯤꯌꯥꯝ ꯑꯃꯒꯤ ꯃꯃꯥꯡꯗ ꯏꯁꯩ ꯁꯛꯂꯤꯉꯩꯗ ꯑꯀꯤꯕ ꯐꯥꯎꯈꯤꯕ ꯑꯃꯗꯤ ꯌꯥꯎꯔꯦ ꯍꯥꯏꯗꯤ ꯑꯗꯨꯗꯣ ꯑꯩꯅ ꯑꯍꯥꯟꯕ ꯑꯣꯏꯅ ꯄꯨꯟꯁꯤꯒꯤ ꯑꯍꯥꯟꯕ ꯑꯣꯏꯅ ꯑꯩ ꯃꯤꯌꯥꯝ ꯃꯃꯥꯡꯗ ꯇꯤꯆꯔꯁ ꯗꯦꯗ ꯃꯥꯜꯂꯦ ꯑꯩꯅ ꯏꯁꯩ ꯁꯛꯈꯤꯕꯗꯣ ꯁ꯭ꯀꯨꯜ ꯄꯤꯛꯂꯤꯉꯩꯗꯅꯤꯀꯣ ꯃ꯭ꯌꯨꯖꯤꯛꯀ ꯑꯝꯕꯧ ꯌꯥꯎꯗꯕꯤꯗ ꯁꯛꯈꯤꯕꯗꯣ ꯑꯍꯥꯟꯕꯗꯤ ꯌꯥꯝꯅ ꯀꯤꯈꯤꯕꯀꯣ ꯄꯤꯛꯂꯤ ꯑꯗꯨꯗꯣ ꯀ꯭ꯂꯥꯁ ꯁꯤꯛꯁ ꯃꯥꯜꯂꯦ ꯑꯩꯅ ꯈꯟꯕꯗ ꯀ꯭ꯂꯥꯁ ꯁꯤꯛꯁꯇꯨꯗ ꯑꯩꯅ ꯁꯛꯈꯤꯕꯗꯨ ꯃꯤꯗꯣ ꯑꯗꯨꯝ ꯌꯥꯝꯃꯤ ꯑꯩꯈꯣꯏꯒꯤ ꯁ꯭ꯀꯨꯜꯒꯤ ꯁꯥꯇ꯭ꯔ ꯃꯌꯥꯝ ꯑꯣꯖꯥ ꯃꯌꯥꯝꯒꯤ ꯃꯃꯥꯡꯗ ꯁꯛꯈꯤꯕꯅꯦ ꯑꯗꯨꯗ ꯑꯩꯁꯦ ꯌꯥꯝꯅ ꯑꯀꯤꯕ ꯑꯃ ꯐꯥꯎꯈꯤ ꯑꯗꯩꯗꯤ ꯀ꯭ꯂꯥꯁ ꯁꯚꯦꯟ ꯁꯤ ꯌꯧꯁꯜꯂꯛꯄ ꯑꯗꯥꯏꯗꯗꯤ ꯑꯩꯁꯦ ꯒꯤꯇꯥꯔ ꯑꯣꯖꯥ ꯅꯥꯏꯔꯒ ꯇꯝꯕ ꯍꯧꯔꯛꯑꯦ ꯑꯗꯩꯗꯤ ꯑꯣꯖꯥ ꯅꯥꯏꯔꯒ ꯇꯝꯕ ꯍꯧꯔꯛꯑꯦ ꯑꯗꯨꯒ ꯏꯁꯩꯁꯤꯅ ꯑꯗꯨꯝ ꯒꯤꯇꯥꯔꯁꯦ ꯈꯣꯡꯖꯔꯒ ꯏꯁꯥ ꯏꯊꯟꯇ ꯑꯗꯨꯝ ꯁꯛꯄ ꯍꯧꯔꯛꯑꯦ ꯑꯗꯒꯤ ꯃꯤꯡꯁꯦꯜ ꯃꯃꯥꯡꯗ ꯏꯊꯟꯇ ꯒꯤꯇꯥꯔꯁꯦ ꯄꯥꯏꯔꯒ ꯈꯣꯡꯕ ꯑꯗꯩꯗꯤ ꯇꯞ ꯇꯞꯅ ꯑꯗꯨꯝ ꯚꯥꯕꯣꯛ ꯃꯆꯥ ꯃꯆꯥ ꯃꯌꯥꯝꯁꯦ ꯑꯍꯥꯟꯕ ꯚꯥꯕꯣꯛ ꯃꯆꯥ ꯃꯆꯥꯗꯣ ꯐꯦꯁ ꯇꯧꯕꯁꯤꯁꯨ ꯒꯤꯇꯥꯔ ꯐꯅ ꯍꯩꯔꯛꯑꯀꯥꯟꯗꯁꯨ ꯚꯥꯕꯣꯛ ꯃꯆꯥ ꯃꯆꯥ ꯊꯦꯡꯅꯕꯁꯤ ꯀꯤꯔꯝꯃꯦ ꯑꯗꯣ ꯌꯥꯝ ꯇꯣꯏꯅ ꯊꯦꯡꯅꯔꯛꯑꯕ ꯃꯇꯨꯡ ꯑꯗꯒꯤ ꯌꯥꯝ ꯇꯣꯏꯅ ꯏꯁꯩꯁꯦ ꯑꯧꯔꯥꯏꯔꯕ ꯃꯇꯨꯡꯗꯗꯤ ꯑꯩ ꯏꯁꯥ ꯏꯊꯟꯇ ꯏꯁꯥꯁꯦ ꯊꯥꯖꯔꯛꯑꯦꯕ ꯑꯗꯨꯅ ꯑꯩꯅ ꯍꯧꯖꯤꯛꯀꯤ ꯑꯩꯅ ꯈꯣꯡꯕꯝ ꯑꯁꯤ ꯌꯧꯔꯀꯥꯟꯗ ꯑꯗꯨꯝ ꯑꯩꯒꯤ ꯀꯩ ꯍꯥꯏꯅꯤ ꯑꯩꯒꯤ ꯇꯣꯉꯥꯟꯕ ꯃꯐꯝ ꯑꯃꯗ ꯂꯩꯔꯕꯒꯤ ꯇꯥꯏꯞꯇ ꯍꯥꯏꯕꯗꯤ ꯑꯀꯣꯏꯕꯗ ꯂꯩꯔꯤꯕ ꯃꯌꯥꯝꯗꯨ ꯑꯗꯨ ꯅꯨꯡꯉꯥꯏꯍꯟꯅꯕ ꯑꯀꯣꯏꯕꯗ ꯂꯩꯔꯤꯕ ꯃꯌꯥꯝ ꯗꯨ ꯄꯦꯜꯍꯟꯅꯕꯅ ꯋꯥꯈꯜꯗꯣ ꯑꯗꯨꯃꯥꯏꯅ ꯑꯃ ꯂꯥꯛꯑꯦ ꯑꯗꯣ ꯁꯤꯁꯦ ꯑꯩꯕꯨ ꯍꯥꯏꯖꯧ ꯍꯥꯏꯔꯒꯗꯤ ꯌꯥꯝ ꯇꯣꯏꯅ ꯏꯁꯩꯁꯤ ꯑꯧꯔꯥꯏꯕ ꯌꯥꯝ ꯇꯣꯏꯅ ꯑꯗꯨꯝ ꯃꯤꯡꯖꯦꯜ ꯃꯃꯥꯡꯗꯒ ꯑꯩꯈꯣꯏꯁꯦ ꯌꯥꯝ ꯇꯣꯏꯅ ꯏꯁꯩꯁꯦ ꯑꯧꯔꯥꯏꯕ ꯑꯗꯨꯒ ꯌꯥꯔꯤꯕ ꯃꯈꯩ ꯑꯗꯨꯝ ꯑꯌꯥꯝꯕ ꯃꯐꯝ ꯈꯨꯗꯤꯡꯃꯛꯇ ꯑꯗꯨꯝ ꯃꯤ ꯚꯥꯕꯣꯛꯁꯤꯡꯅ ꯊꯤꯅꯕꯨ ꯆꯩꯔꯣ ꯑꯃꯕꯨ ꯇꯧꯔꯛꯑꯣ ꯑꯗꯨꯝ ꯑꯩꯈꯣꯏꯁꯦ ꯉꯝꯅꯕ ꯑꯗꯨ ꯃꯌꯥꯝꯗꯣ ꯁ꯭ꯇ꯭ꯔꯒꯜ ꯃꯌꯥꯝꯗꯣ ꯂꯥꯟꯊꯣꯛꯅꯕ ꯍꯣꯠꯅꯔꯛꯑꯀꯥꯟꯗ ꯑꯗꯨꯝ ꯉꯝꯒꯅꯤꯅ ꯈꯜꯂꯦ